ꯑꯔꯣꯏꯕ ꯃꯇꯝ ꯑꯃ ꯅꯪꯅꯕ ꯄꯥꯟꯗꯝ ꯑꯃ ꯐꯪꯅꯕ ꯑꯩꯍꯥꯛꯅ ꯑꯔꯣꯏꯕꯤ ꯊꯥꯗꯨꯅ ꯍꯣꯠꯅꯈꯤꯕ ꯃꯇꯝ ꯑꯃꯒꯤ ꯍꯥꯏꯔꯒꯗꯤ ꯑꯩꯅ ꯄꯤꯛꯂꯤꯉꯩ ꯃꯇꯝꯗ ꯁ꯭ꯀꯨꯜ ꯀꯥꯔꯛꯄꯗ ꯀ꯭ꯂꯥꯁ ꯁꯤꯛꯁ ꯁꯦꯕꯦꯟ ꯀꯥꯔꯛꯄ ꯃꯇꯝꯗ ꯑꯩꯒꯤ ꯑꯣꯖꯥꯅ ꯄꯣꯔꯖꯦꯛ ꯋꯣꯛ ꯄꯤꯈꯤ ꯄꯣꯔꯖꯦꯛ ꯋꯥꯛ ꯑꯗꯨ ꯑꯩꯈꯣꯏꯒꯤ ꯌꯨꯝ ꯍꯥꯎꯁ ꯑꯃ ꯁꯥꯎꯋꯣꯅ ꯃꯇꯝꯗꯨꯗ ꯑꯩ ꯁꯥꯅꯕ ꯍꯣꯠꯅꯈꯤ ꯑꯗꯨꯗ ꯂꯥꯏꯕꯛ ꯊꯤꯕꯗꯒꯤ ꯑꯩꯒꯤ ꯏꯄꯥ ꯀꯟꯅ ꯅꯥꯔꯛꯇꯨꯅ ꯂꯥꯏꯀꯠꯅꯔꯤꯕ ꯃꯇꯝꯗꯨꯗ ꯑꯩꯅ ꯄꯣꯔꯖꯦꯛ ꯋꯥꯛ ꯑꯗꯨ ꯁꯥꯅꯕꯒꯤ ꯃꯇꯝ ꯀ꯭ꯌꯥ ꯐꯪꯈꯤꯗꯦ ꯈꯔ ꯋꯥꯅ ꯊꯣꯛꯈꯤ ꯑꯩ ꯑꯅꯥꯕꯒꯤ ꯌꯦꯡꯒ ꯌꯦꯡꯕ ꯈꯣꯠꯄ ꯇꯧꯔꯤꯉꯩꯗ ꯑꯩ ꯁꯥꯕ ꯉꯝꯒꯤꯗꯦ ꯃꯇꯝ ꯆꯥꯅ ꯑꯗꯨꯕꯨ ꯍꯌꯦꯡ ꯁꯃꯤꯠ ꯇꯧꯒꯅꯤ ꯄꯤꯈꯠꯀꯅꯤ ꯍꯥꯏꯕ ꯅꯨꯃꯤꯠ ꯑꯁꯤꯒꯤ ꯑꯍꯤꯡꯖꯤꯗ ꯑꯩ ꯌꯥꯝ ꯀꯟꯅ ꯍꯣꯠꯅꯖꯈꯤ ꯑꯍꯤꯡ ꯕꯣꯛ ꯇꯨꯝꯗꯅ ꯑꯩꯒꯤ ꯄꯣꯠ ꯆꯩ ꯑꯋꯥꯠ ꯑꯄꯥ ꯃꯌꯥꯝꯃꯁꯨ ꯂꯩꯈꯤ ꯑꯋꯥꯠ ꯑꯄꯥ ꯂꯩꯔꯁꯨ ꯑꯩ ꯀꯅꯥꯃꯒꯤ ꯃꯇꯦꯡ ꯌꯥꯎꯗꯅ ꯏꯁꯥꯅ ꯉꯝꯅꯕ ꯍꯣꯠꯅꯈꯤ ꯑꯩꯒꯤ ꯀꯥꯇꯤ ꯀꯥꯇꯤ ꯄꯦꯄꯔ ꯑꯗꯒꯤ ꯀ꯭ꯂꯝ ꯒꯝ ꯀꯩ ꯀꯥ ꯁꯤꯖꯤꯟꯅꯗꯨꯅ ꯑꯩ ꯌꯨꯝ ꯑꯃ ꯁꯥꯖꯈꯤ ꯑꯗꯨꯕꯨ ꯌꯨꯝ ꯑꯗꯨꯕꯨ ꯑꯩꯅ ꯁꯥꯕ ꯃꯇꯝꯗ ꯀꯅꯥꯒꯤ ꯃꯇꯦꯡ ꯌꯥꯏꯗꯅ ꯊꯦꯡꯂꯕ ꯑꯍꯤꯡꯗꯨꯗ ꯑꯩꯅ ꯏꯊꯟꯗ ꯁꯥꯈꯤ ꯑꯍꯤꯡ ꯇꯨꯝꯗꯗꯅ ꯑꯗꯨꯕꯨ ꯑꯩ ꯅꯨꯃꯤꯠꯇꯨ ꯅꯪꯅꯕꯗꯤ ꯑꯔꯣꯏꯕ ꯃꯇꯝꯗꯨꯕꯣꯛꯇꯤ ꯅꯪꯅꯕꯗꯤ ꯑꯩ ꯄꯤꯈꯠꯆꯈꯤ ꯑꯗꯨꯒ ꯑꯩꯅ ꯄꯤꯈꯠꯂꯤꯁꯤꯕ ꯑꯁꯤꯗ ꯑꯩꯒꯤ ꯏꯁꯥꯒꯤ ꯄꯦꯟꯗꯕ ꯀꯔꯤꯝꯇ ꯂꯩꯍꯧꯗꯦ ꯏꯁꯥꯅ ꯌꯥꯝꯅ ꯄꯦꯟꯖꯅ ꯁꯦꯝꯖꯈꯤ ꯃꯇꯝ ꯀꯨꯏꯅ ꯆꯪꯖꯔꯕꯁꯨ ꯋꯥꯅ ꯆꯪꯖꯔꯕꯁꯨ ꯏꯁꯥꯒꯤ ꯏꯊꯟꯗ ꯏꯔꯝꯗꯝ ꯏꯊꯟꯇ ꯏꯔꯣꯝꯗꯣꯝ ꯁꯦꯝꯖꯒꯤꯕꯅꯤꯅ ꯑꯣꯏꯕꯅꯤ ꯏꯁꯥꯗ ꯐꯖꯕ ꯑꯣꯏꯒꯦꯔꯥ ꯊꯤꯕ ꯑꯣꯏꯒꯦꯔꯥ ꯏꯁꯥꯗ ꯌꯥꯝꯅ ꯍꯔꯥꯎꯕ ꯅꯨꯡꯉꯥꯏꯕ ꯄꯣꯛꯈꯤ ꯃꯇꯝ ꯑꯗꯨ ꯌꯧꯅꯕ ꯂꯣꯏꯁꯤꯟꯕ ꯉꯝꯈꯤꯕꯗ